ꯉꯁꯤꯒꯤ ꯃꯥꯂꯦꯝꯁꯤꯗ ꯃꯅꯤꯄꯨꯔꯤ ꯂꯣꯟ ꯉꯥꯡꯂꯤꯕꯁꯤꯡꯁꯤꯅ ꯊꯦꯡꯅꯔꯤꯕꯁꯦ ꯍꯥꯏꯕꯗꯤ ꯃꯩꯇꯩꯔꯣꯟ ꯍꯥꯏꯔꯤꯕꯁꯤꯃꯛꯇꯕꯨ ꯃꯅꯤꯄꯨꯔꯗ ꯈꯛꯇꯃꯛ ꯈꯪꯅꯕ ꯑꯣꯏꯕꯅ ꯑꯇꯣꯞꯄ ꯁ꯭ꯇꯦꯠ ꯅꯠꯇ꯭ꯔꯒ ꯑꯇꯣꯞꯄ ꯀꯟꯇ꯭ꯔꯤꯅ ꯑꯃꯠꯇ ꯈꯪꯕꯤꯗꯦ ꯑꯗꯨꯅ ꯑꯩꯈꯣꯏꯅ ꯈꯤꯇꯪ ꯏꯪꯂꯤꯁꯀꯨꯝꯕ ꯀꯔꯤ ꯍꯤꯟꯗꯤꯒꯨꯝꯕ ꯈꯪꯗ꯭ꯔꯒꯗꯤ ꯑꯩꯈꯣꯏꯒꯤ ꯂꯣꯟ ꯃꯅꯤꯄꯨꯔꯤ ꯂꯣꯟꯁꯤ ꯈꯛꯇꯪ ꯈꯪꯉꯒ ꯃꯄꯥꯟꯗ ꯊꯣꯛꯄ ꯍꯥꯏꯕꯁꯤꯗꯤ ꯑꯍꯜ ꯑꯃꯗꯁꯨ ꯍꯦꯛꯇ ꯈꯨꯗꯣꯡ ꯆꯥꯗꯕ ꯍꯥꯏꯕꯁꯤ ꯊꯦꯡꯅꯩ ꯃꯔꯝꯗꯤ ꯃꯩꯇꯩꯂꯣꯟꯁꯤ ꯑꯇꯣꯞꯄ ꯃꯐꯝ ꯑꯃꯠꯇꯗ ꯈꯪꯕꯤꯕ ꯅꯠꯇꯕꯅꯤꯅ ꯑꯍꯟ ꯑꯣꯏꯕꯁꯤꯡꯁꯤꯅ ꯃꯁꯥ ꯃꯇꯣꯝꯇ ꯂꯝꯗ ꯀꯣꯏꯕ ꯆꯠꯄ ꯈꯣꯠꯄ ꯇꯧꯕ ꯃꯇꯝꯗ ꯂꯣꯟꯗꯣ ꯐꯥꯎꯅꯕꯗ ꯈꯤꯇꯪ ꯋꯥꯕ ꯈꯣꯠꯄ ꯑꯗꯨꯒꯨꯝꯕ ꯃꯥꯏꯌꯣꯛꯅꯩ